ꯑꯩꯒꯤ ꯄꯣꯖꯤꯇꯤꯞ ꯑꯦꯛꯁꯄ꯭ꯔꯤꯌꯦꯟꯁ ꯄ꯭ꯔꯗꯛꯇꯤ ꯊꯥꯡꯅꯤ ꯑꯩꯅ ꯊꯥꯡꯁꯤ ꯈꯜꯂꯤꯕꯒꯤ ꯃꯔꯝꯗꯤ ꯊꯥꯡꯁꯦ ꯑꯩꯈꯣꯏꯅ ꯅꯣꯡꯃꯒꯤ ꯆꯪꯗ꯭ꯔꯕ ꯌꯥꯗ꯭ꯔꯕ ꯄꯣꯠꯁꯛ ꯑꯃꯅꯤ ꯈꯨꯗꯝ ꯑꯣꯏꯅ ꯍꯥꯏꯔꯕꯗ ꯑꯩꯈꯣꯏꯅ ꯅꯨꯡꯇꯤꯒꯤ ꯆꯥꯛ ꯊꯣꯡꯉꯤꯕ ꯑꯁꯤꯗ ꯆꯥꯛ ꯈꯛꯇ ꯊꯣꯡꯉꯒ ꯌꯥꯗꯦ ꯑꯦꯟꯁꯥꯡ ꯍꯥꯏꯕ ꯑꯃꯁꯨ ꯊꯣꯡꯒꯗꯕꯅꯤꯑꯦꯟꯁꯥꯡꯁꯤ ꯊꯣꯡꯕ ꯃꯇꯝꯗ ꯑꯩꯈꯣꯏꯅ ꯑꯦꯟꯁꯥꯡꯁꯤ ꯁꯦꯝꯅꯕ ꯊꯥꯡꯁꯤ ꯌꯥꯝꯅ ꯗꯔꯀꯥꯔ ꯑꯣꯏꯈ꯭ꯔꯦ ꯑꯗꯒꯤ ꯑꯩꯈꯣꯏꯅ ꯍꯩ ꯑꯃ ꯆꯥꯒꯦ ꯍꯥꯏꯔꯕꯁꯨ ꯍꯩꯗꯨ ꯈꯥꯏꯅꯕ ꯊꯥꯡ ꯑꯃꯁꯨ ꯃꯊꯧ ꯇꯥꯏ ꯑꯗꯒꯤ ꯑꯩꯈꯣꯏꯅ ꯎ ꯌꯥꯟꯕ ꯃꯇꯝꯗꯁꯨ ꯁꯤꯡꯖꯪ ꯑꯗꯩꯗꯤ ꯎ ꯌꯥꯟꯅꯕ ꯊꯥꯡ ꯑꯗꯨꯃꯥꯏꯅ ꯌꯥꯝꯅ ꯆꯪꯈ꯭ꯔꯦ ꯑꯗꯣ ꯊꯥꯡꯁꯤꯁꯨ ꯑꯃꯈꯛꯇ ꯂꯩꯕ ꯅꯠꯇꯦ ꯃꯈꯜ ꯃꯈꯜ ꯌꯥꯝꯅ ꯂꯩ ꯑꯦꯟꯁꯥꯡ ꯀꯛꯅꯕꯒꯤ ꯊꯥꯡꯅ ꯇꯣꯉꯥꯟꯕ ꯑꯃ ꯑꯩꯈꯣꯏꯅ ꯎ ꯌꯥꯟꯕꯗ ꯁꯤꯖꯤꯟꯅꯔꯤꯕ ꯊꯥꯡꯁꯤꯅ ꯇꯣꯉꯥꯟꯕꯅꯤ ꯑꯗꯣ ꯑꯩꯈꯣꯏꯅ ꯀꯔꯤꯒꯨꯝꯕ ꯗꯦꯕ ꯀꯔꯃ ꯑꯃ ꯆꯠꯄ ꯃꯇꯝꯁꯤꯗꯁꯨ ꯑꯔꯥꯡꯐꯝ ꯃꯈꯩꯅ ꯂꯥ ꯀꯛꯅꯕ ꯑꯗꯩꯗꯤ ꯀ꯭ꯋꯥ ꯀꯩꯀꯩ ꯁꯦꯝꯅꯕ ꯊꯥꯡꯁꯦ ꯂꯣꯏꯅ ꯄꯨꯅꯔꯛꯀꯅꯤ ꯊꯥꯡꯁꯦ ꯑꯗꯨꯝ ꯆꯪꯗ꯭ꯔꯕ ꯌꯥꯗ꯭ꯔꯕ ꯄꯣꯠꯁꯛ ꯑꯃꯗꯤ ꯑꯣꯏꯔꯦ ꯑꯗꯨꯒ ꯊꯥꯡꯁꯦ ꯑꯩꯈꯣꯏꯅ ꯊꯧꯅꯁꯨ ꯊꯝꯗꯕ ꯌꯥꯗꯦ ꯑꯩꯈꯣꯏꯅ ꯕꯖꯥꯔꯗꯒꯤ ꯂꯩꯔꯨꯕ ꯃꯇꯝꯗꯁꯨ ꯊꯥꯡꯁꯦ ꯑꯊꯧꯕ ꯑꯣꯏꯅ ꯊꯤꯅꯩ ꯃꯤ ꯃꯈꯩꯁꯤꯅ ꯑꯗꯨꯒ ꯑꯩꯈꯣꯏꯅ ꯍꯥꯏꯗꯤ ꯑꯔꯥꯡꯐꯝꯒꯤ ꯊꯥꯡꯁꯤꯁꯨ ꯄꯥꯝꯕꯗꯒꯤ ꯑꯩꯈꯣꯏꯅ ꯃꯣꯏꯗꯒꯤ ꯐꯥꯎꯕ ꯂꯩꯒꯦ ꯍꯥꯏꯅꯔꯤꯕꯅꯤ ꯑꯗꯨ ꯁꯨꯃꯥꯏꯅ ꯇꯧꯗꯅ ꯑꯩꯅ ꯊꯥꯡꯁꯦ ꯄꯥꯝꯖꯕꯅꯤ